ꯅꯪ ꯀꯥꯏ ꯆꯠꯂꯤꯅꯣ ꯑꯣ ꯕꯦꯒ ꯂꯩꯔꯨꯒꯦ ꯍꯥꯏꯔꯣ ꯑꯁ ꯑꯩ ꯅꯍꯥꯟ ꯕꯦꯒ ꯑꯃ ꯂꯩꯔꯛꯏ ꯅꯥꯕ ꯊꯥ ꯑꯍꯨꯝꯐꯥꯎ ꯐꯥꯎ ꯕꯦꯒ ꯑꯗꯨꯏ ꯕꯦꯛꯇꯨ ꯌꯥꯝ ꯀꯟꯗꯦ ꯀꯔꯝꯕ ꯕꯦꯒꯅꯣ ꯍꯥꯏꯔꯗꯤ ꯑꯣ ꯑꯗꯨꯏ ꯕꯦꯒꯇꯣ ꯀꯩꯅꯣꯗꯣ ꯖꯦꯕ꯭ꯔꯥꯒꯤ ꯕꯦꯒꯇꯨꯅꯦꯕꯀꯣ ꯍꯧꯖꯤꯛ ꯀꯥꯟꯒꯤ ꯌꯥꯝ ꯃꯃꯤꯡ ꯆꯠꯂꯤꯃꯦꯒꯥꯡ ꯇꯧꯔꯒ ꯍꯥꯏꯗꯤ ꯌꯥꯝ ꯄꯥꯝꯅꯕꯩ ꯂꯩꯅꯕ ꯕꯦꯒꯇꯣ ꯑꯗꯨꯒꯤꯗꯨ ꯑꯣꯏꯗꯣꯏꯅꯦꯕ ꯑꯗꯣ ꯑꯁ ꯁꯤꯖꯤꯟꯅꯕꯁꯨ ꯌꯥꯝ ꯅꯨꯡꯉꯥꯏꯇꯦꯗ ꯍꯥꯏꯗꯤ ꯑꯩꯗꯣ ꯅꯍꯥꯟ ꯁꯤꯖꯤꯟꯅꯔꯦꯕꯀꯣ ꯑꯗꯨꯒꯤ ꯁꯨꯔꯦ ꯁꯨꯕꯗꯁꯨꯅꯦ ꯃꯥꯒꯤ ꯃꯆꯨꯗꯣ ꯑꯗꯨꯁꯨ ꯌꯥꯝ ꯊꯨꯅ ꯀꯣꯛꯈꯤꯑꯕ ꯕꯦꯒꯇꯣ ꯑꯗꯨꯒ ꯃꯈꯣꯏ ꯁꯤꯖꯤꯟꯅꯕ ꯅꯨꯡꯉꯥꯏꯇꯕꯩ ꯆꯥꯡꯗꯤ ꯉꯁꯥꯏꯒꯤ ꯒꯤ ꯃꯣꯏ ꯖꯤꯞꯄꯔꯗꯣ ꯑꯗꯨꯗꯨꯁꯨꯅꯦ ꯕꯦꯒꯇꯣ ꯍꯥꯏꯗꯤ ꯁꯥꯏꯗ ꯁꯥꯏꯗꯇꯒ ꯄꯜꯂꯒ ꯍꯥꯏꯗꯤ ꯅꯥꯀꯟ ꯅꯥꯀꯟꯗ ꯆꯦꯟꯒ ꯑꯅꯤ ꯄꯥꯟꯕꯗꯣ ꯑꯗꯨꯁꯨ ꯍꯥꯞꯇꯦꯕ ꯍꯥꯏꯗꯤ ꯆꯦꯟꯗꯣ ꯑꯗꯨꯁꯨ ꯑꯃꯈꯛꯇ ꯑꯣꯏꯌꯦ ꯑꯗꯨꯒ ꯆꯦꯟꯗꯨꯁꯨ ꯍꯥꯏꯗꯤ ꯁꯤꯖꯤꯟꯅ ꯀꯥꯟꯗ ꯈꯪꯗꯦ ꯀꯟꯕꯗꯣ ꯑꯣꯏꯗꯦꯕ ꯃꯥꯒꯤ ꯆꯦꯟꯒꯤ ꯃꯀꯣꯛꯇꯣ ꯑꯗꯨꯁꯨ ꯇꯦꯛꯈꯔꯦꯕ ꯑꯁ ꯀꯨꯏꯗ꯭ꯔꯤꯅꯦ ꯑꯩ ꯍꯥꯏꯔꯤꯕ ꯕꯦꯒꯁꯤ ꯂꯩꯕꯁꯤ ꯊꯥ ꯑꯅꯤ ꯑꯍꯨꯝꯗ ꯐꯥꯔꯤ ꯍꯥꯏꯕ ꯑꯩ ꯁꯨꯝ ꯆꯠꯄꯩ ꯄꯨꯅꯕꯗꯣ ꯑꯗꯨ ꯄꯨꯕꯅꯤꯅꯦ ꯑꯩ ꯕꯦꯒꯇꯣ ꯑꯗꯣ ꯃꯆꯨꯒꯁꯨ ꯏꯀꯣꯛ ꯀꯣꯛꯂꯒ ꯈꯪꯗꯦ ꯁꯤꯖꯤꯟꯅꯕꯗ ꯌꯥꯝ ꯅꯨꯡꯉꯥꯏꯇꯦ ꯌꯥꯝ ꯀꯜꯂꯝꯗꯕꯗꯣ ꯑꯗꯩ ꯉꯔꯥꯡ ꯅꯍꯥꯟꯁꯨꯅꯦ ꯕꯦꯒꯇꯣ ꯑꯃꯨꯛ ꯃꯔꯤ ꯑꯃꯨꯛ ꯇꯠꯂꯛꯑꯦꯕ ꯑꯗꯨꯒꯤ ꯃꯔꯤꯗꯨ ꯑꯃꯨꯛ ꯅꯥꯝꯃ ꯇꯠꯄꯩ ꯑꯗꯨꯏꯁꯨ ꯑꯃꯨꯛ ꯅꯥꯝꯃ ꯐꯣꯠꯂꯤꯅꯦꯕ ꯍꯥꯏꯗꯤ ꯄꯣꯠꯇꯣ ꯑꯩꯅ ꯂꯩꯔꯨꯔꯤꯗꯨꯒ ꯃꯣꯏ ꯃꯃꯟꯗꯨꯅ ꯏꯆꯥꯟ ꯆꯥꯟꯅꯗꯕꯗꯣ ꯌꯥꯝ ꯐꯔꯝꯗꯦꯕ ꯑꯗꯨꯒꯤ ꯕꯦꯒꯇꯨꯗꯤ ꯑꯃꯨꯛ ꯂꯩꯔꯨꯅꯨ ꯍꯥꯏꯕ ꯅꯪ ꯂꯩꯒꯦ ꯍꯥꯏꯔꯒꯅ ꯑꯩꯇꯣꯞꯄ ꯕꯦꯒꯇꯣ ꯑꯗꯨꯝ ꯍꯥꯏꯅ ꯑꯣꯏꯅ ꯂꯩꯌꯣꯕ ꯍꯥꯏꯗꯤ ꯑꯁ ꯑꯗꯨ ꯕꯦꯛꯇꯨꯔꯣ ꯀꯩꯅꯣꯗꯨꯅꯦ ꯑꯩ ꯍꯧꯖꯤꯛ ꯍꯥꯏꯔꯤꯗꯨꯗꯤ ꯖꯦꯕ꯭ꯔꯥ ꯕꯦꯒꯇꯣ ꯑꯩꯈꯣꯏ ꯖꯦꯕ꯭ꯔꯥꯒꯤ ꯃꯑꯣꯡꯗꯒ ꯇꯧꯔꯒ ꯌꯦꯛꯄꯗꯣ ꯃꯆꯨ ꯑꯗꯨꯝ ꯍꯥꯏꯅ ꯇꯧꯕ ꯕꯦꯒ ꯍꯧꯖꯤꯛ ꯀꯥꯟ ꯌꯥꯝ ꯄꯥꯝꯅꯔ ꯄꯨꯅꯔꯕ ꯕꯦꯒꯇꯨꯅꯤꯅꯦ ꯃꯤꯅꯒ ꯑꯗꯨꯒ ꯁꯤꯖꯤꯟꯅꯕꯁꯦ ꯃꯥꯒꯤ ꯕꯦꯒꯁꯦ ꯍꯥꯏꯗꯤ ꯃꯅꯨꯡꯗ ꯑꯩꯈꯣꯏ ꯁꯨꯝ ꯄꯣꯠꯀ ꯍꯥꯞ ꯌꯥꯅꯤꯡꯉꯥꯏꯒꯤ ꯒꯤ ꯕꯦꯒ ꯃꯆꯥ ꯑꯣꯏꯅ ꯁꯨꯝ ꯀꯥꯈꯟ ꯑꯃꯒ ꯌꯥꯎꯕꯤꯗꯣ ꯑꯗꯨꯝ ꯍꯥꯏꯅ ꯑꯗꯨꯒꯨꯝꯕꯁꯨ ꯑꯃ ꯐꯥꯎ ꯌꯥꯎꯔꯛꯇꯦꯕ ꯃꯣꯏ ꯑꯄꯨꯟꯕ ꯑꯣꯏꯅ ꯕꯦꯒꯁꯦ ꯈꯤꯇꯪꯗꯤ ꯆꯥꯎꯇꯛꯇꯤ ꯇꯧꯔꯦꯗꯅ ꯑꯗꯨꯒ ꯄꯣꯠꯇꯣ ꯁꯨꯝ ꯍꯥꯞꯆꯤꯟꯕꯩ ꯑꯃ ꯈꯛꯇ ꯌꯥꯏꯑꯦꯕ ꯑꯩꯈꯣꯏꯒꯤ ꯄꯣꯠ ꯃꯆꯥ ꯑꯃꯈꯛ ꯍꯥꯞꯅꯤꯡꯉꯥꯏꯒ ꯍꯥꯏꯔꯒ ꯕꯦꯒꯇꯣ ꯀꯥꯈꯟꯗꯣ ꯑꯃ ꯐꯥꯎ ꯌꯥꯎꯔꯛꯇꯕꯅꯦ ꯍꯥꯏꯕ ꯑꯗꯨꯏ ꯕꯦꯒꯇꯣ ꯑꯁ ꯅꯪ ꯎꯔ ꯈꯪꯅꯤꯅꯦ ꯑꯩ ꯍꯧꯖꯤꯛ ꯍꯥꯏꯔꯤꯕ ꯕꯦꯒꯁꯦ ꯃꯣꯏ ꯑꯗꯨꯝ ꯇꯧꯅꯩ ꯑꯗꯨꯏ ꯕꯦꯒꯇꯨꯗꯤ ꯁꯨꯛꯂꯩ ꯂꯩꯔꯣꯒ ꯅꯪ ꯂꯩꯒꯦ ꯍꯥꯏꯔꯗꯤꯅꯦ ꯑꯇꯣꯞꯄ ꯕꯦꯒꯇꯤ ꯂꯩꯔꯣ ꯍꯦ ꯑꯁ ꯊꯥꯖꯗ꯭ꯔꯒꯅꯦ ꯑꯩꯅ ꯍꯥꯏꯔꯤ ꯕꯦꯒꯁꯦ ꯑꯩ ꯄꯨꯊꯣꯛꯂꯛꯀꯦ ꯌꯦꯡꯎ ꯑꯩ ꯕꯦꯒ ꯂꯩꯕꯗꯣ ꯑꯗꯨꯗꯣ ꯀꯩꯅꯣ ꯑꯩꯅ ꯁꯤꯖꯤꯟꯅꯗ ꯁꯤꯖꯤꯟꯅꯗꯕꯤ ꯂꯩꯑꯦꯕꯀꯣ ꯑꯁꯤꯒꯤ ꯕꯦꯒꯁꯤꯅꯤꯅꯦ ꯅꯪ ꯁꯤ ꯑꯦ ꯍꯣꯏꯅꯦ ꯁꯤ ꯕꯦꯒꯁꯤꯅꯦ ꯍꯥꯏꯕ ꯁꯤ ꯕꯦꯒꯁꯤ ꯉꯔꯥꯡ ꯅꯍꯥꯟꯗ ꯂꯩꯈꯤꯕꯗꯣ ꯑꯗꯨꯏ ꯕꯦꯒꯇꯨꯅꯤ ꯍꯥꯏꯕ ꯑꯗꯨꯏ ꯕꯦꯒꯇꯣ ꯁꯤ ꯃꯆꯨꯒ ꯄꯨꯂꯞ ꯀꯣꯛꯑꯦꯉꯣ ꯑꯩ ꯑꯅꯤꯔꯛꯇ ꯁꯨꯔꯤ ꯑꯗꯨꯒ ꯃꯆꯨꯁꯨ ꯀꯣꯛꯑꯦ ꯆꯦꯟꯁꯨ ꯇꯠꯂꯦ ꯄꯨꯂꯞ ꯃꯥꯡꯉ ꯇꯣꯛꯑꯦ ꯍꯥꯏꯕ ꯁꯤ ꯕꯦꯒꯁꯤꯅ ꯈ꯭ꯋꯥꯏ ꯅꯨꯡꯉꯥꯏꯇꯦ ꯑꯩꯅ ꯂꯩꯔꯛꯄ ꯕꯦꯒ ꯃꯌꯥꯝꯁꯦ ꯁꯤꯗꯩ ꯈ꯭ꯋꯥꯏ ꯀꯟꯗꯕ ꯕꯦꯒ ꯍꯥꯏꯔꯗꯤ ꯑꯩ ꯍꯧꯖꯤꯛꯀꯤ ꯂꯩꯔꯤꯕ ꯕꯦꯒꯁꯦ ꯑꯁꯤꯁꯤ ꯑꯣꯏꯗꯣꯏꯅꯤ ꯁꯤꯁꯦ ꯁꯤꯃꯨꯛ ꯀꯟꯗꯕ ꯂꯩꯇꯦ ꯀꯗꯥꯏꯗꯩ ꯊꯥ ꯑꯅꯤꯗ ꯕꯦꯒꯁꯤꯁꯨ ꯌꯥꯝ ꯊꯨꯅ ꯇꯠꯂꯤ ꯑꯗꯨ ꯇꯠꯂꯤꯗꯨꯁꯨ ꯃꯔꯤꯁꯨ ꯑꯃꯨꯛ ꯇꯠꯂꯦ ꯑꯗꯒꯤ ꯆꯦꯟꯁꯨ ꯇꯠꯂꯦ ꯑꯗꯒꯤ ꯍꯥꯞꯄꯁꯨ ꯅꯨꯡꯉꯥꯏꯇꯦ ꯄꯨꯕꯁꯨ ꯑꯃ ꯐꯥꯎ ꯅꯨꯡꯉꯥꯏꯇꯦ ꯌꯥꯝ ꯀꯟꯗꯦ ꯁꯤ ꯕꯦꯒꯁꯤꯃꯨꯛ ꯀꯟꯗꯕ ꯂꯩꯇꯦ ꯎꯝ ꯍꯣꯏ ꯍꯣꯏ ꯑꯗꯨ ꯑꯣꯏꯔꯗꯤ ꯅꯪ ꯕꯦꯒ ꯂꯩꯕꯗꯣ ꯁꯤ ꯕꯦꯒꯁꯤ ꯅꯠꯇꯕꯅꯦ ꯑꯇꯣꯞꯄ ꯕꯦꯒ ꯑꯃ ꯂꯩꯔꯣ ꯁꯤꯒꯤ ꯖꯦꯕ꯭ꯔꯥꯒꯤ ꯌꯦꯛꯄ ꯕꯦꯒꯁꯦ ꯁꯤꯒꯤꯁꯤꯗꯤ ꯑꯃꯨꯛ ꯂꯩꯔꯨꯒꯅꯨ ꯑꯩꯅ ꯍꯥꯏꯌꯣ ꯍꯥꯏꯕꯨ ꯁꯤ ꯕꯦꯒꯁꯤꯃꯨꯛ ꯀꯟꯗꯕ ꯂꯩꯇꯕꯅꯤ ꯑꯩꯒꯤ ꯑꯣꯏꯅ ꯍꯥꯏꯔꯗꯤ ꯑꯩ ꯁꯤ ꯕꯦꯒꯁꯤꯗꯤ ꯑꯃꯨꯛ ꯍꯟꯅ ꯂꯩꯁꯨ ꯂꯩꯔꯔꯣꯏ ꯑꯩ ꯄꯥꯝꯁꯨ ꯄꯥꯝꯗ꯭ꯔꯦ ꯁꯤ ꯕꯦꯒꯁꯤ ꯁꯨꯛꯂꯩ ꯂꯩꯔꯔꯣꯏ ꯑꯩꯒꯤ ꯑꯣꯏꯅꯗꯤ ꯍꯣꯏ ꯍꯣꯏ ꯐꯔꯦ ꯐꯔꯦ ꯑꯗꯨꯗꯤ ꯅꯪ ꯕꯦꯒꯇꯨ ꯂꯩꯊꯣꯛꯂꯨꯔꯣ